ꯁꯤ ꯑꯜ ꯍꯌꯥꯠꯀꯤ ꯀꯥꯎꯟꯇꯔ ꯅꯠꯇ꯭ꯔꯣ ꯅꯣꯏꯒꯤꯗꯣ ꯌꯥꯔꯒꯗꯤ ꯆꯤꯀꯟ ꯁꯨꯞ ꯑꯁꯥꯕ ꯑꯃꯠꯇ ꯄꯨꯕꯤꯔꯛꯅꯕ ꯍꯥꯏꯖꯔꯤꯕꯀꯣ ꯑꯗꯣ ꯗꯦꯂꯤꯚꯔꯤ ꯇꯧꯕ ꯃꯇꯝꯗꯨꯗ ꯉꯁꯥꯏꯒꯤ ꯆꯤꯀꯟ ꯁꯨꯞꯇꯣ ꯌꯥꯔꯤꯕ ꯃꯈꯩꯅꯦ ꯌꯥꯝꯅ ꯈꯔ ꯌꯥꯝꯅ ꯁꯥꯔꯒ ꯁꯨꯝ ꯀꯨꯏꯅ ꯂꯩꯅꯅꯕ ꯑꯗꯨꯒꯨꯝꯕꯒꯤ ꯐꯤꯕꯝ ꯀꯟꯗꯤꯁꯟꯗ ꯇꯧꯔꯒ ꯄꯨꯕꯤꯔꯛꯅꯕ ꯑꯗꯨꯃꯥꯏꯅ ꯍꯥꯏꯖꯔꯤ